ꯑꯥ ꯁꯤ ꯌꯨꯝ ꯀꯃꯥꯏ ꯀꯃꯥꯏ ꯇꯧꯔꯤꯒꯦ ꯌꯨꯝꯁꯨ ꯌꯥꯔꯒꯗꯤ ꯏꯪꯈꯣꯜꯁꯨ ꯌꯨꯝꯁꯨ ꯌꯥꯎꯕ ꯄꯨꯟꯅ ꯑꯣꯏꯅꯗꯤ ꯄꯥꯝꯕꯀꯣ ꯌꯥꯝ ꯄꯪꯆꯥꯎ ꯆꯥꯎꯗ꯭ꯔꯁꯨꯀꯣ ꯍꯧꯖꯤꯛ ꯁꯦꯟ ꯊꯨꯝꯒꯤ ꯐꯤꯕꯝꯁꯨ ꯈꯤꯇꯪ ꯐꯔꯛ ꯇꯥꯕꯅꯤꯅ

ꯎꯝ ꯎꯝ ꯎꯝ

ꯎꯝ ꯑꯗꯣ ꯌꯨꯝꯁꯦ ꯀꯔꯤ ꯀꯃꯥꯏꯅ ꯑꯩꯈꯣꯏ ꯆꯦꯛꯀꯤ ꯑꯣꯏꯕ꯭ꯔꯥ ꯀꯃꯥꯏ ꯇꯧꯕꯅꯣ ꯑꯥ ꯑꯥ ꯀꯥ ꯀꯌꯥꯃꯨꯛ

ꯌꯨꯝꯒꯤ ꯑꯗꯨ ꯃꯥꯒꯤ ꯌꯨꯝꯒꯤ ꯀꯥꯁꯤꯅ ꯀꯃꯥꯏꯅ ꯀꯌꯥ ꯀꯃꯥꯏꯅ ꯂꯩꯔꯤ ꯖꯥꯠꯅꯣ

ꯑꯪ ꯎꯝ ꯎꯝ

ꯎꯝ ꯎꯝ ꯍꯣꯏ ꯌꯥꯔꯦ ꯑꯗꯨꯁꯨ ꯑꯗꯨꯃꯥꯏꯅ ꯍꯥꯏꯐꯦꯠ ꯌꯦꯡꯕꯤꯔꯛꯑꯣ ꯑꯩꯁꯨ ꯅꯣꯡꯃ ꯆꯠꯊꯣꯛꯆꯔꯛꯀꯦꯀꯣ ꯑꯗꯨꯒ ꯋꯥꯗꯨ ꯐꯖꯅ ꯇꯥꯟꯅꯔꯁꯦ ꯑꯗꯒꯤ ꯀꯃꯥꯏ ꯀꯃꯥꯏ ꯇꯧꯕ ꯈꯣꯠꯄ ꯍꯥꯏꯕꯗꯣ ꯀꯣ ꯌꯦꯡꯉꯒ ꯑꯩꯔꯣ ꯑꯩ ꯑꯥ ꯊꯤꯅꯨꯡꯒꯩꯗꯒꯤꯅꯤ ꯎꯝ ꯑꯥ

ꯎꯝ

ꯎꯝ ꯍꯣꯏ ꯊꯝꯖꯔꯒꯦ ꯑꯗꯨꯗꯤ